ꯃꯩꯇꯩꯂꯣꯟ ꯈꯪꯗꯕ ꯃꯤꯑꯣꯏꯒ ꯑꯩꯈꯣꯏꯁꯦ ꯋꯥ ꯋꯥꯔꯤ ꯁꯥꯟꯅꯕ ꯃꯇꯝꯗ ꯑꯅꯝꯕ ꯃꯇꯝꯗ ꯍꯤ ꯍꯤꯟꯗꯤ ꯏꯪꯂꯤꯁ ꯑꯗꯒꯤ ꯃꯩꯇꯩꯔꯣꯟꯖꯦ ꯄꯨꯂꯞ ꯃꯤꯛꯁ ꯇꯧꯔꯒ ꯑꯩꯈꯣꯏꯅ ꯋꯥꯔꯤ ꯁꯥꯟꯅꯕꯒꯨꯝ ꯇꯧꯋꯤ ꯍꯥꯏꯕꯗꯤ ꯑꯩꯈꯣꯏꯒꯤ ꯅꯣꯔꯠ ꯏꯅꯗ꯭ꯌꯟ ꯏꯃꯥꯟꯅꯕ ꯏꯃꯥꯟꯅꯕꯤ ꯀꯩꯒꯗꯤ ꯑꯩꯈꯣꯏ ꯀꯃꯥꯏꯅ ꯋꯥꯔꯤ ꯁꯥꯟꯅꯒꯦ ꯍꯥꯏꯕꯗ ꯏꯪꯂꯤꯁꯀ ꯑꯩꯈꯣꯏꯒꯤ ꯍꯤꯟꯗꯤꯒ ꯃꯩꯇꯩꯔꯣꯟꯒ ꯈꯒꯒ ꯅꯞꯄ ꯈꯣꯠꯂꯒ ꯋꯥꯔꯤ ꯁꯅꯩ ꯑꯗꯨꯒ ꯁꯥꯎꯠ ꯏꯟꯗ꯭ꯌꯟꯒꯤ ꯏꯃꯥꯟꯅꯕ ꯏꯃꯥꯟꯅꯕꯤꯁꯤꯡꯒꯗꯤ ꯀꯃꯥꯏꯅ ꯑꯃꯨꯛ ꯋꯥꯔꯤ ꯁꯥꯟꯅꯒꯦꯗꯗꯤ ꯃꯣꯏꯗꯤ ꯍꯤꯟꯗꯤ ꯈꯪꯗꯝꯅꯤꯅ ꯑꯅꯝꯕꯅ ꯏꯪꯂꯤꯁꯀ ꯃꯩꯇꯩꯔꯣꯟꯒꯖꯤꯒ ꯈꯒꯒ ꯃꯤꯛꯁ ꯇꯧꯔꯒ ꯃꯣꯏꯒꯤ ꯃꯔꯣꯟꯗꯨꯒ ꯈꯒꯒ ꯋꯥꯔꯤ ꯁꯥꯟꯅꯕ ꯑꯣꯏꯅ ꯇꯧꯋꯦ ꯑꯗꯨꯗꯪꯖꯨ ꯅꯠꯇꯅ ꯃꯤ ꯑꯝꯗ ꯑꯩꯈꯣꯏꯅ ꯄꯣꯠ ꯑꯃ ꯑꯦꯛꯁꯄ꯭ꯂꯦꯟ ꯇꯧꯕ ꯃꯇꯝꯗ ꯑꯩꯈꯣꯏꯒꯤ ꯑꯦꯛꯁꯟ ꯌꯥꯎꯕ ꯍꯥꯏꯕꯗꯤ ꯈꯨꯠ ꯁꯥ ꯌꯥꯎꯗꯅ ꯈꯣꯠꯇꯅ ꯑꯦ ꯁꯤꯅ ꯁꯤꯅꯤ ꯈꯨꯠꯁꯤꯅ ꯁꯤꯅꯤꯅ ꯈꯨꯠ ꯁꯥꯖꯤꯅ ꯍꯦꯟꯅ ꯑꯦꯛꯁꯄ꯭ꯂꯦꯟ ꯇꯧꯕ ꯈꯣꯠꯄꯖꯨ ꯑꯗꯨꯃꯥꯏꯅ ꯇꯧꯕꯖꯨ ꯌꯥꯎꯋꯤ ꯑꯗꯨꯗꯒꯤꯗꯤ ꯑꯩꯈꯣꯏꯒꯤ ꯃꯩꯇꯩꯂꯣꯟꯗ ꯍꯦꯟꯅ ꯑꯔꯥꯏꯕ ꯋꯥꯔꯠ ꯍꯥꯏꯕꯝꯃ ꯂꯩ ꯑꯔꯨꯕ ꯋꯥꯔꯠ ꯍꯥꯏꯕꯝꯃ ꯂꯩ ꯑꯗꯨꯗ ꯑꯩꯈꯣꯏꯅ ꯃꯣꯏꯅ ꯋꯥꯔꯤ ꯁꯥꯟꯅꯕ ꯃꯇꯃꯗ ꯃꯣꯏꯅ ꯍꯦꯟꯅ ꯑꯟꯗꯔꯁ꯭ꯇꯦꯟ ꯇꯧꯕꯗ ꯂꯥꯏꯅꯕ ꯑꯩꯈꯣꯏꯒꯤ ꯑꯂꯥꯏ ꯑꯂꯥꯏꯕ ꯋꯔꯠꯈꯩꯖꯦ ꯑꯗꯨ ꯁꯤꯖꯤꯟꯅꯕ ꯑꯂꯥꯏ ꯑꯂꯥꯏꯕ ꯋꯔꯠꯆꯤ ꯀꯩꯗꯧꯅꯤ ꯑꯩꯈꯣꯏꯒꯤ ꯃꯣꯏꯒꯤ ꯂꯝꯗ ꯑꯣꯔ ꯃꯣꯏꯒꯤ ꯀꯜꯆꯔꯗ ꯀꯃꯟ ꯑꯣꯏꯕ ꯄ꯭ꯔꯛꯇꯤꯁꯦꯁꯄꯨ ꯑꯣꯏꯒꯦꯔꯥ ꯅꯠꯇ꯭ꯔꯒ ꯑꯩꯇꯦꯝꯕꯨ ꯑꯣꯏꯒꯦꯔꯥ ꯁꯤꯒꯤ ꯄꯣꯠꯁꯤꯗ ꯈꯛꯇꯅꯦ ꯑꯩꯈꯣꯏꯅ ꯑꯔꯥꯏꯕ ꯋꯥꯍꯩ ꯁꯤꯖꯤꯟꯅꯔꯒ ꯈꯣꯠꯂꯒ ꯃꯣꯏꯒ ꯀꯝꯃꯨꯅꯤꯀꯦꯠ ꯇꯧꯕ ꯑꯗꯨꯗꯪꯖꯨ ꯅꯠꯇꯅ ꯑꯩꯈꯣꯏꯖꯦ ꯇꯣꯏꯅ ꯇꯣꯏꯅ ꯍꯟꯖꯟ ꯍꯟꯖꯟꯅ ꯋꯥꯔꯠꯁꯦ ꯑꯃꯇꯪ ꯑꯣꯅꯖꯨ ꯑꯗꯨꯝ ꯁꯤꯖꯟꯅꯕ ꯐꯣꯔ ꯑꯦꯛꯖꯥꯝꯄꯜ ꯑꯩꯈꯣꯏꯒꯤ ꯋꯥꯔꯤ ꯁꯥꯟꯅꯕ ꯃꯇꯝꯗ ꯑꯗꯨꯝ ꯀꯃꯟ ꯑꯣꯏꯕ ꯋꯥꯔꯠꯁꯦ ꯑꯗꯨꯝ ꯍꯟꯖꯟ ꯍꯟꯖꯟꯅ ꯋꯥ ꯉꯥꯡꯕ ꯈꯣꯠꯄ ꯑꯗꯨꯗꯨ ꯑꯣꯏꯗꯤ ꯑꯗꯨꯗꯒꯤꯗꯤ ꯃꯣꯏꯖꯦ ꯍꯦꯟꯅ ꯑꯟꯗꯔꯁ꯭ꯇꯦꯟ ꯇꯧꯕ ꯉꯝꯃꯤ